ꯃꯅꯤꯄꯨꯔꯗ ꯁꯦ ꯑꯌꯥꯝꯕꯅ ꯃꯤꯁꯦ ꯃꯈꯜ ꯃꯈꯜ ꯂꯩꯌꯦ ꯑꯗꯨꯒꯤ ꯃꯩꯇꯩꯂꯣꯟꯁꯦ ꯑꯌꯥꯝꯕꯅ ꯀꯌꯥ ꯈꯪꯗꯕ ꯑꯗꯨꯒꯤ ꯏꯪꯂꯤꯁ ꯑꯌꯥꯝꯕꯅ ꯏꯪꯂꯤꯁ ꯉꯥꯡꯉꯦ ꯑꯗꯨꯒ ꯑꯌꯥꯝꯕꯅ ꯍꯤꯟꯗꯤꯅ ꯉꯥꯡꯉꯦ ꯑꯗꯨꯒꯤꯗꯃꯛ ꯃꯩꯇꯩꯂꯣꯟꯁꯦ ꯌꯥꯝꯅ ꯈꯦꯠꯅꯕ ꯊꯣꯂꯛꯈ꯭ꯔꯦ ꯑꯗꯨꯒ ꯃꯩꯇꯩꯂꯣꯟꯁꯦ ꯍꯧꯖꯤꯛꯁꯦ ꯑꯌꯥꯝꯕꯅ ꯍꯟꯊꯩ ꯀꯔꯤꯅꯣ ꯍꯥꯏꯔꯕꯗꯤ ꯃꯤꯁꯦ ꯀꯗꯥꯏ ꯀꯗꯥꯏꯗꯒꯤ ꯑꯂꯥꯞꯄꯗꯒꯤ ꯆꯤꯡꯗꯒꯤ ꯂꯥꯛꯔꯒ ꯇꯝꯄꯥꯛ ꯃꯅꯤꯄꯨꯔ ꯏꯝꯐꯥꯜꯗ ꯗ ꯑꯌꯥꯝꯕꯅ ꯏꯝꯐꯥꯜꯁꯦ ꯃꯩꯇꯩꯂꯣꯟꯗ ꯉꯥꯡꯉꯦ ꯑꯗꯨꯕꯨ ꯃꯈꯣꯏ ꯆꯤꯡꯗꯒꯤ ꯂꯥꯛꯄꯅꯤꯅ ꯃꯩꯇꯩꯂꯣꯟꯁꯦ ꯈꯪꯗꯕꯒꯤ ꯏꯪꯂꯤꯁ ꯅꯠꯇ꯭ꯔꯒ ꯍꯤꯟꯗꯤ ꯑꯣꯏꯅ ꯑꯌꯥꯝꯕꯅ ꯉꯥꯡꯕ ꯍꯧꯈ꯭ꯔꯦ ꯍꯧꯖꯤꯛꯇꯤ